ꯑꯩꯅ ꯈꯪꯂꯕ ꯂꯩꯉꯥꯛꯅ ꯄꯤꯕ ꯁ꯭ꯀꯤꯝꯁꯤꯡ ꯍꯥꯏꯖꯧ ꯍꯥꯏꯔꯒꯗꯤ ꯍꯦꯜꯠ ꯀꯤꯌꯥꯔ ꯏꯗꯨꯀꯦꯁꯟ ꯁꯣꯁꯤꯌꯦꯜ ꯋꯦꯜꯐꯤꯌꯥꯔ ꯍꯥꯎꯁꯤꯡ ꯍꯥꯏꯕꯗꯤ ꯏꯟꯐ꯭ꯔꯥꯏꯁꯇ꯭ꯔꯛꯆꯔꯅ ꯄꯤꯔꯤꯕ ꯁ꯭ꯀꯤꯝꯁꯤꯡ ꯑꯁꯤꯅꯤ ꯑꯩꯅ ꯈꯪꯖꯕꯗ ꯍꯦꯜꯠ ꯀꯤꯌꯥꯔ ꯍꯥꯏꯔꯒꯅ ꯑꯩꯈꯣꯏꯅ ꯍꯛꯁꯦꯜꯒꯤ ꯀꯥꯠ ꯄꯥꯏꯗꯅ ꯒꯃꯦꯟ ꯑꯃꯗꯤ ꯄ꯭ꯔꯥꯏꯕꯦꯠꯇ ꯌꯦꯡꯕ ꯆꯠꯄ ꯃꯇꯝꯗ ꯑꯩꯈꯣꯏꯗ ꯄꯩꯁꯥ ꯇꯪꯈꯥꯏ ꯇꯥꯗꯨꯅ ꯑꯩꯈꯣꯏꯗꯒꯤ ꯄꯩꯁꯥꯒꯤ ꯃꯊꯥ ꯁꯥꯍꯟꯗ꯭ꯔꯤꯕ ꯑꯁꯦ ꯍꯛꯁꯦꯜꯅ ꯄꯤꯕ ꯀꯥꯟꯅꯕꯅꯤ ꯑꯗꯨꯒ ꯏꯗꯨꯀꯦꯁꯟ ꯍꯥꯏꯔꯒꯅ ꯑꯩꯈꯣꯏꯅ ꯑꯉꯥꯡꯁꯤꯡꯁꯦ ꯃꯁꯥꯅ ꯇꯝꯂꯤꯕ ꯀ꯭ꯂꯥꯁꯇꯨꯒ ꯆꯥꯟꯅꯕ ꯆꯍꯤꯒꯤ ꯁ꯭ꯀꯣꯂꯔꯁꯤꯞ ꯂꯤꯁꯤꯡ ꯇꯔꯥ ꯑꯣꯏꯒꯦꯔ ꯂꯤꯁꯤꯡ ꯃꯉꯥ ꯑꯣꯏꯒꯦꯔ ꯍꯥꯏꯕꯗꯤ ꯑꯉꯥꯡꯁꯤꯡꯗꯨꯗ ꯈꯤꯇꯪꯇ ꯑꯣꯏꯔꯒꯁꯨ ꯃꯇꯦꯡ ꯑꯣꯏꯔꯤꯕ ꯑꯁꯤ ꯏꯗꯨꯀꯦꯁꯟꯅ ꯄꯤꯔꯛꯄ ꯑꯗꯨꯒꯨꯝꯕ ꯁ꯭ꯀꯣꯂꯔꯁꯤꯞꯁꯤꯒꯤ ꯃꯇꯦꯡꯅ ꯑꯉꯥꯡꯁꯤꯡꯁꯦ ꯈꯔꯗꯤ ꯏꯗꯨꯀꯦꯁꯟꯒꯤ ꯂꯝꯗ ꯆꯥꯎꯈꯠꯂꯦ ꯍꯥꯏꯅꯤꯡꯏ ꯃꯗꯨ ꯁꯣꯁꯦꯜ ꯋꯦꯌꯥꯔꯅ ꯄꯤꯔꯛꯄ ꯍꯥꯏꯕꯗꯤ ꯑꯄꯤꯛꯄ ꯏꯟꯀꯝꯗ ꯑꯣꯏꯔꯕꯒꯁꯨ ꯏꯃꯨꯡꯗ ꯊꯕꯛ ꯇꯧꯕ ꯂꯩꯇꯕ ꯑꯃꯗꯤ ꯍꯅꯨ ꯍꯅꯥꯁꯤꯡꯗ ꯄꯤꯔꯤꯕ ꯑꯃꯗꯤ ꯁꯣꯏꯅꯥꯏꯕꯁꯤꯡꯗ ꯐꯪꯏꯕ ꯑꯣꯜ ꯑꯦꯖ ꯄꯦꯟꯁꯤꯟꯒꯨꯝꯕꯁꯦ ꯃꯁꯥꯒꯤ ꯑꯣꯏꯔꯒꯁꯨ ꯈꯤꯇꯪꯇ ꯑꯣꯏꯔꯒꯁꯨ ꯃꯇꯦꯡ ꯑꯣꯏꯔꯕ ꯑꯗꯨꯒꯨꯝꯕ ꯈꯨꯗꯣꯡ ꯆꯥꯕꯅꯤ ꯑꯃꯗꯤ ꯍꯥꯎꯁꯤꯡ ꯂꯣꯟ ꯌꯨꯝ ꯐꯖꯅ ꯁꯥꯗꯨꯅ ꯂꯩꯕ ꯐꯪꯗ꯭ꯔꯕ ꯑꯃꯗꯤ ꯁꯦꯟꯊꯣꯛ ꯂꯩꯇ꯭ꯔꯕꯁꯤꯡꯗ ꯅꯤꯌꯨ ꯏꯟꯇ꯭ꯔꯦꯁꯇ ꯌꯨꯝ ꯁꯥꯗꯨꯅ ꯑꯩꯈꯣꯏꯒꯤ ꯂꯩꯕ ꯐꯪꯍꯂꯂꯤꯕꯁꯤ ꯃꯁꯤ ꯒꯣꯔꯃꯦꯟꯒꯤ ꯁ꯭ꯀꯤꯝ ꯃꯈꯜ ꯑꯃꯅꯤ ꯍꯥꯏꯔꯤꯕ ꯁ꯭ꯀꯤꯝꯁꯤꯡꯁꯤꯒꯤ ꯃꯇꯦꯡꯅ ꯑꯩꯈꯣꯏꯅ ꯄꯩꯁꯥ ꯃꯔꯝ ꯆꯥꯅ ꯊꯣꯛꯆꯗ꯭ꯔꯕ ꯑꯃꯗꯤ ꯃꯁꯥꯒꯤ ꯆꯍꯤꯒ ꯍꯥꯏꯕꯗꯤ ꯃꯁꯥꯒꯤ ꯁꯣꯏꯅꯥꯏꯕꯒꯤ ꯐꯤꯕꯝꯗ ꯂꯩꯕ ꯑꯣꯏꯔꯒꯁꯨ ꯑꯗꯨꯗꯩ ꯃꯁꯥꯅ ꯂꯥꯏꯌꯦꯡꯕ ꯉꯝꯗꯅ ꯂꯩꯔꯕ ꯑꯁꯨꯝꯕ ꯀꯌꯥꯁꯤ ꯍꯥꯏꯔꯕꯗꯤ ꯁ꯭ꯀꯤꯝꯁꯤꯡꯁꯦ ꯇꯣꯉꯥꯟ ꯇꯣꯉꯥꯟꯕ ꯃꯈꯜꯒꯤ ꯇꯣꯉꯥꯟ ꯇꯣꯉꯥꯟꯕ ꯃꯈꯜꯒꯤ ꯁ꯭ꯀꯤꯝꯅ ꯇꯣꯉꯥꯟ ꯇꯣꯉꯥꯟꯕ ꯃꯈꯜꯒꯤ ꯈꯨꯗꯣꯡ ꯆꯥꯕ ꯐꯪꯍꯜꯂꯤ ꯍꯥꯏꯕꯁꯤ ꯊꯝꯖꯒꯦ